ꯍꯂꯣ ꯁꯤ ꯑꯦꯝ ꯑꯦꯁ ꯗꯤ ꯑꯣꯐꯤꯁ ꯅꯠꯇꯕ꯭ꯔꯣ ꯅꯈꯣꯏꯒꯤ ꯒꯥꯔꯤꯁꯦ ꯀꯩꯅꯣ ꯁꯤꯠ ꯀꯥꯁꯦ ꯂꯣꯏꯅ ꯁꯦꯒꯥꯏꯗꯅ ꯈꯣꯠꯇꯅ ꯐꯝꯐꯝꯁꯤꯁꯨ ꯌꯥꯝꯅ ꯈꯨꯗꯣꯡꯆꯥꯗ꯭ꯔꯦ ꯒꯥꯔꯤꯕꯨ ꯁꯨꯝꯍꯥꯏꯅ ꯊꯝꯕ꯭ꯔꯣ ꯒꯥꯔꯤꯕꯨ ꯂꯨ ꯅꯥꯟꯅ ꯃꯅꯨꯡꯁꯤꯗꯤ ꯄꯨꯔꯥ ꯑꯩꯈꯣꯏꯒꯤ ꯗꯁꯕꯤꯟ ꯂꯪꯊꯣꯛꯐꯝꯒꯨꯝ ꯑꯣꯏꯔꯦ ꯒꯥꯔꯤꯗꯤ ꯈꯔ ꯅꯥꯟꯅ ꯊꯝꯒꯗꯝꯅꯤ ꯀꯥꯏꯗꯒꯤ ꯁꯤ ꯄꯦꯁꯦꯟꯖꯔ ꯇꯣꯡꯅꯕ ꯃꯌꯥꯝꯒꯤ ꯁꯦꯕꯥ ꯇꯧꯅꯕ ꯁꯥꯔꯞ ꯇꯧꯅꯕ ꯅꯠꯇ꯭ꯔꯣ ꯀꯥꯏꯗꯩ ꯉꯁꯤ ꯑꯥ ꯃꯣꯔꯦꯗꯒꯤ ꯏꯝꯐꯥꯜ ꯇꯥꯟꯅ ꯊꯧꯔꯛꯄꯗ ꯉꯁꯤꯒꯤ ꯀꯛꯆꯤꯡ ꯌꯧꯕ ꯀꯥꯟꯗ ꯃꯔꯤꯔꯛ ꯄꯝꯆꯔ ꯑꯣꯏꯔꯦ ꯁꯤ ꯅꯈꯣꯏꯅ ꯆꯦꯛꯁꯤꯟꯗꯕꯗꯒꯤ ꯑꯦꯠꯚꯥꯟꯁ ꯂꯧꯗꯕꯒꯤ ꯈꯨꯗꯝ ꯑꯃꯅꯤ ꯃꯔꯝ ꯑꯗꯨꯅ ꯅꯈꯣꯏꯅꯅꯦ ꯒꯥꯔꯤꯁꯦ ꯄ꯭ꯔꯖꯥꯗ ꯅꯣꯏ ꯁꯤꯟꯅꯒꯦ ꯍꯥꯏ ꯇꯥꯔꯗꯤ ꯄ꯭ꯔꯖꯥꯒꯤ ꯁꯥꯔꯚꯤꯁ ꯇꯧꯒꯦ ꯍꯥꯏꯇꯥꯔꯒꯗꯤ ꯅꯣꯏꯅ ꯒꯥꯔꯤꯁꯦ ꯍꯥꯟꯅ ꯁꯥꯔꯚꯤꯁ ꯇꯧꯗ꯭ꯔꯤꯉꯩꯗ ꯀꯔꯤ ꯑꯀꯥꯏꯕ ꯀꯔꯤ ꯒꯥꯔꯤꯁꯤꯒꯤ ꯀꯟꯗꯤꯁꯟꯁꯤ ꯐꯖꯅ ꯒꯨꯗ ꯀꯟꯗꯤꯁꯟꯗ ꯑꯣꯏꯔꯦ ꯍꯥꯏꯕ ꯀꯥꯟꯗ ꯄ꯭ꯔꯖꯥꯒꯤ ꯊꯕꯛ ꯇ꯭ꯔꯥꯟꯄꯣꯔꯠꯀꯤ ꯊꯕꯛꯁꯤꯗ ꯇꯧꯕꯤꯌꯨ